ꯍꯜꯂꯣ ꯑꯁꯤ ꯀꯦꯕ ꯁꯔꯚꯤꯁ ꯑꯣꯏꯕ꯭ꯔꯥ ꯑꯣ ꯐꯔꯦ ꯑꯗꯨ ꯑꯣꯏꯔꯗꯤ ꯑꯩꯈꯣꯏꯁꯤ ꯍꯧꯖꯤꯛ ꯆꯥꯗꯦꯜꯗꯒꯤ ꯀꯣꯜ ꯇꯧꯔꯛꯄꯅꯦꯕꯀꯣ ꯑꯗꯣ ꯑꯩꯈꯣꯏꯁꯦ ꯍꯌꯦꯡꯁꯦ ꯃꯤ ꯃꯔꯤꯁꯦ ꯐꯦꯃꯤꯂꯤ ꯇ꯭ꯔꯤꯞ ꯑꯣꯏꯅ ꯑꯩꯈꯣꯏꯁꯦ ꯗꯤꯃꯥꯄꯨꯔꯗ ꯆꯠꯀꯗꯧꯕ ꯑꯗꯣ ꯌꯥꯔꯒꯗꯤ ꯅꯣꯏꯁꯦ ꯁꯔꯚꯤꯁꯁꯦ ꯀꯔꯝ ꯍꯥꯏ ꯇꯧꯕ꯭ꯔꯥ ꯍꯥꯏꯅ ꯍꯪꯅꯤꯡꯕ ꯑꯗꯨꯒ ꯗꯤꯁꯇꯦꯟꯁ ꯑꯣꯏꯅ ꯐꯤꯌꯔꯁꯦ ꯂꯧꯕ꯭ꯔꯥ ꯑꯣꯔ ꯅꯠꯇ꯭ꯔꯒ ꯃꯤ ꯃꯁꯤꯡ ꯑꯣꯏꯅ ꯂꯧꯕ꯭ꯔꯥ ꯍꯥꯏꯕꯗꯨ ꯈꯪꯅꯤꯡꯕ ꯑꯗꯨꯒ ꯑꯦꯅꯤ ꯀ꯭ꯋꯥꯟꯇꯤꯇꯤꯗꯨ ꯃꯤ ꯇꯔꯥ ꯆꯟꯕ ꯂꯩꯕ꯭ꯔꯥ ꯃꯤ ꯃꯔꯤ ꯆꯟꯕ ꯂꯩꯕ꯭ꯔꯥ ꯑꯍꯨꯝ ꯆꯟꯕ ꯂꯩꯕ꯭ꯔꯥ ꯑꯗꯨꯁꯨ ꯈꯪꯅꯤꯡꯕ ꯎꯝ ꯑꯗꯨ ꯑꯣꯏꯔꯗꯤ ꯄꯨꯡ ꯀꯌꯥꯒꯨꯝꯕꯗ ꯌꯥꯎꯔꯛꯄ ꯉꯝꯒꯅꯤ ꯑꯗꯨꯁꯨ ꯍꯥꯏꯕꯤꯔꯛꯑꯣ ꯃꯔꯝꯗꯤ ꯑꯩꯈꯣꯏ ꯁꯣꯝꯗ ꯔꯦꯗꯤ ꯇꯧꯅꯉꯥꯏꯒꯤꯀꯣ ꯎꯝ ꯍꯣꯏ ꯐꯔꯦ ꯐꯔꯦ ꯍꯣꯏ ꯑꯗꯨꯗꯤ ꯀꯣ